ꯑꯩ ꯔꯥꯏꯖꯥ ꯑꯩꯈꯣꯏꯒꯤ ꯃꯅꯤꯄꯨꯔ ꯂꯩꯕꯥꯛ ꯃꯅꯤꯄꯨꯔ ꯏꯁꯇꯦꯠꯁꯤꯒꯤ ꯋꯥꯡꯃꯗ ꯑꯩ ꯏꯁꯇꯦꯠ ꯑꯇꯣꯞꯄꯗ ꯆꯠꯈ꯭ꯔꯦ ꯏꯁꯇꯦꯠꯁꯤꯡ ꯑꯗꯨꯗꯤ ꯒꯨꯍꯥꯇꯤ ꯀꯦꯔꯂꯥ ꯁꯤꯂꯣꯡ ꯁꯨꯃꯥꯏꯅ ꯁꯤ ꯆꯠꯂꯤ ꯒꯨꯍꯥꯇꯤꯗ ꯆꯠꯄꯒꯤ ꯃꯔꯝꯗꯤ ꯑꯩꯒꯤ ꯕꯕꯥ ꯅꯥꯕꯒꯤ ꯆꯠꯄꯅꯤ ꯕꯕꯥ ꯅꯥꯕꯒꯤ ꯆꯠꯄ ꯃꯇꯝꯁꯤꯗ ꯑꯩ ꯑꯍꯥꯟꯕꯗꯗꯤ ꯃꯐꯝꯗꯨꯗ ꯌꯧꯕ ꯃꯇꯝꯗ ꯑꯩꯉꯣꯟꯗ ꯃꯐꯝꯗꯨꯗ ꯍꯩꯅꯗꯕ ꯑꯗꯒꯤ ꯃꯌꯥꯝꯒ ꯈꯪꯅꯗꯕꯒꯤ ꯑꯗꯨꯒꯨꯝꯕꯒꯤ ꯄ꯭ꯔꯣꯕ꯭ꯂꯦꯝ ꯈꯔꯗꯤ ꯂꯩ ꯗꯣꯛꯇꯔ ꯌꯧꯔꯕ ꯃꯇꯝꯗ ꯗꯣꯛꯇꯔꯗ ꯑꯦꯃꯤꯁꯟ ꯇꯧꯔꯕ ꯃꯇꯨꯡꯗ ꯅꯨꯃꯤꯠ ꯅꯤꯅꯤ ꯍꯨꯝꯅꯤ ꯂꯩꯔꯕ ꯃꯇꯨꯡꯗꯗꯤ ꯑꯩꯒꯤ ꯊꯪꯅꯕ ꯗꯣꯛꯇꯔꯗ ꯂꯩꯃꯤꯟꯅꯕ ꯄꯦꯁꯦꯟꯁꯤꯡꯒꯤ ꯏꯃꯨꯡ ꯃꯅꯨꯡꯁꯤꯡꯒ ꯈꯪꯅ ꯆꯥꯟꯅꯕꯗꯒꯤ ꯈꯔ ꯑꯗꯨꯝ ꯅꯨꯡꯉꯥꯏꯅ ꯂꯩꯔꯦ ꯁꯨꯃꯥꯏꯅ ꯅꯨꯃꯤꯠ ꯇꯔꯥꯅꯤꯃꯨꯛ ꯑꯩ ꯒꯨꯍꯥꯇꯤꯗ ꯕꯕꯥ ꯅꯥꯕꯒꯤ ꯂꯩꯔꯝꯃꯦ ꯑꯗꯨꯒ ꯑꯩ ꯃꯅꯤꯄꯨꯔꯗ ꯍꯟꯖꯔꯛꯈꯤ ꯑꯗꯨꯒꯤ ꯃꯇꯨꯡ ꯇꯥꯕꯗ ꯑꯩ ꯁꯤꯂꯣꯡꯗ ꯑꯩꯒꯤ ꯏꯆꯥ ꯅꯨꯄꯤ ꯑꯩꯈꯣꯏꯒꯤ ꯑꯟꯇꯤ ꯑꯃ ꯂꯩꯑꯦ ꯑꯗꯨꯅ ꯑꯩꯒꯤ ꯏꯆꯥ ꯅꯨꯄꯤꯁꯦ ꯃꯐꯝꯗꯨꯗ ꯂꯥꯏꯔꯤꯛ ꯇꯝꯅꯕꯒꯤꯗꯃꯛꯇ ꯑꯩ ꯃꯥꯕꯨ ꯊꯤꯟꯕ ꯆꯠꯂꯦ ꯃꯥꯒꯤ ꯁ꯭ꯀꯨꯜꯂꯤꯡ ꯇꯝꯕ ꯍꯧꯗ꯭ꯔꯤꯉꯩꯗꯁꯨ ꯁꯤꯂꯣꯡꯒꯤ ꯐꯖ ꯐꯖꯔꯕ ꯃꯐꯝꯁꯤꯡ ꯈꯔ ꯑꯗꯨꯝ ꯌꯦꯡꯉꯛꯑꯦ ꯁꯤꯂꯣꯡꯗꯤ ꯑꯩꯈꯣꯏꯗꯒꯤ ꯑꯩꯈꯣꯏ ꯃꯅꯤꯄꯨꯔꯗꯒꯤ ꯌꯥꯝꯅ ꯋꯦꯗꯔꯁꯦ ꯇꯣꯉꯥꯜꯂꯤ ꯃꯣꯏꯗꯗꯤ ꯌꯥꯝꯅ ꯏꯪꯉꯦ ꯑꯗꯨꯒ ꯃꯐꯝꯗꯣ ꯌꯥꯝꯅ ꯐꯖꯕꯁꯨ ꯑꯣꯏꯑꯦ ꯇꯁꯦꯡꯅ ꯄꯨꯛꯅꯤꯡ ꯁꯨꯝꯍꯠꯅꯤꯡꯉꯥꯏ ꯑꯣꯏꯕ ꯃꯐꯝ ꯃꯌꯥꯝ ꯂꯩ ꯑꯗꯨꯒ ꯂꯝ ꯂꯝꯗꯒꯤ ꯃꯄꯥꯟꯂꯣꯝꯗꯒꯤ ꯑꯇꯣꯞꯄ ꯀꯟꯇ꯭ꯔꯤꯁꯤꯡꯗꯒꯤ ꯇꯨꯔꯤꯖꯝ ꯃꯌꯥꯝ ꯑꯃꯅ ꯇꯨꯔꯤꯁ ꯁꯦꯟꯇꯔ ꯑꯣꯏꯗꯨꯅ ꯃꯐꯝ ꯑꯗꯨꯗ ꯌꯦꯡꯕ ꯂꯥꯛꯑꯦ ꯑꯗꯨꯒ ꯑꯔꯣꯏꯕꯗ ꯑꯩꯅ ꯆꯠꯈꯤꯕ ꯃꯐꯝꯗꯤ ꯀꯦꯔꯂꯥ ꯀꯦꯔꯂꯥꯁꯦ ꯑꯩꯈꯣꯏꯅ ꯁꯦꯜꯐ ꯍꯦꯜꯞ ꯒ꯭ꯔꯨꯞ ꯌꯥꯎꯕꯅꯤꯅ ꯁꯦꯜꯐ ꯍꯦꯜꯞ ꯒ꯭ꯔꯨꯞꯁꯤꯡꯒꯤ ꯑꯣꯏꯅ ꯑꯩꯈꯣꯏ ꯀꯦꯗꯔꯒꯤ ꯊ꯭ꯔꯨꯗ ꯆꯠꯄꯅꯦ ꯃꯐꯝ ꯑꯗꯨꯗ ꯀꯦꯔꯂꯥꯒꯤ ꯃꯣꯏꯒꯤ ꯄꯟꯆꯥꯌꯦꯠꯁꯤꯡꯗ ꯆꯠꯅꯔꯤꯕ ꯅꯤꯇꯤ ꯅꯤꯌꯣꯝ ꯂꯤꯆꯠ ꯁꯥꯖꯠ ꯂꯨꯕ ꯅꯥꯟꯕ ꯃꯈꯣꯏꯒꯤ ꯂꯩꯔꯤꯕ ꯗ꯭ꯔꯦꯟ ꯐꯥꯎꯕꯗ ꯆꯦꯟꯕ ꯏꯁꯤꯡꯗꯣ ꯑꯗꯨꯛꯀꯤ ꯃꯇꯤꯛ ꯂꯨꯏ ꯄ꯭ꯂꯥꯁꯇꯤꯛ ꯐ꯭ꯔꯤ ꯖꯣꯟ ꯑꯣꯏ ꯃꯐꯝꯗꯨꯗ ꯃꯣꯏꯅ ꯕꯥꯔꯠꯁ ꯁ꯭ꯀꯨꯜ ꯀꯥꯏꯅ ꯂꯤꯡꯈꯠꯄꯗꯣ ꯁ꯭ꯀꯨꯜꯁꯤꯡꯗꯣ ꯑꯉꯥꯡ ꯁꯣꯏꯅꯥꯏꯔꯕ ꯑꯉꯥꯡꯁꯤꯡꯒꯤ ꯁ꯭ꯀꯨꯜ ꯑꯗꯒꯤ ꯃꯣꯏꯅ ꯁꯦꯜꯐ ꯍꯦꯜꯞ ꯒꯔꯨꯞ ꯃꯦꯝꯕꯔꯁꯤꯡꯗꯨꯅ ꯃꯣꯏꯅ ꯃꯇꯧ ꯀꯃꯥꯏꯅ ꯑꯉꯥꯡꯁꯤꯡꯗꯨꯕꯨ ꯀꯤꯌꯔ ꯂꯧꯕ ꯄꯟꯆꯥꯌꯦꯠꯀ ꯐꯖꯅ ꯈꯨꯠꯁꯝꯅꯔꯒ ꯊꯕꯛ ꯊꯧꯔꯝꯁꯤꯡ ꯄꯥꯡꯊꯣꯛꯄ ꯑꯗꯨꯒꯨꯝꯕ ꯃꯌꯥꯝ ꯑꯗꯣ ꯑꯩꯈꯣꯏꯅ ꯀꯦꯔꯂꯥꯗ ꯆꯠꯄꯗ ꯎꯕ ꯐꯪꯏ ꯀꯦꯔꯂꯥꯒꯤ ꯃꯐꯝꯗ ꯑꯩꯈꯣꯏꯅ ꯆꯥꯕꯗ ꯌꯥꯝꯅ ꯅꯨꯡꯉꯥꯏꯇꯕ ꯍꯥꯏꯇꯥꯔꯒꯗꯤ ꯃꯣꯏꯒꯤ ꯆꯥꯛ ꯏꯟꯁꯥꯡ ꯆꯥꯕ ꯃꯇꯝꯗ ꯏꯟꯁꯥꯡ ꯈꯨꯗꯤꯡꯃꯛꯇ ꯌꯨꯕꯤ ꯌꯥꯎꯕ ꯌꯨꯕꯤ ꯌꯥꯎꯕꯁꯤꯅ ꯃꯔꯝ ꯑꯣꯔꯒ ꯆꯥꯕ ꯍꯩꯅꯗꯕꯗꯤ ꯌꯥꯝ ꯐꯥꯎꯋꯦ ꯑꯗꯨꯕꯨ ꯑꯗꯨꯝ ꯑꯦꯖꯁ ꯇꯧꯅꯕꯗꯤ ꯆꯥꯗꯤ ꯆꯥꯈꯤ ꯁꯨꯃꯥꯏꯅ ꯑꯩꯈꯣꯏꯒꯤ ꯃꯅꯤꯄꯨꯔ ꯏꯁꯇꯦꯠꯁꯤꯒꯤ ꯋꯥꯡꯃꯗ ꯏꯁꯇꯦꯠ ꯑꯇꯣꯞꯄꯗ ꯆꯠꯄꯒꯤ ꯑꯋꯥ ꯅꯨꯡꯉꯥꯏꯒꯤ ꯋꯥꯔꯤ ꯃꯈꯜ ꯃꯈꯥ ꯃꯌꯥꯝ ꯑꯁꯦ ꯅꯤꯡꯁꯤꯡꯂꯨꯔꯒ ꯇꯁꯦꯡꯅ ꯏꯁꯥꯗ ꯃꯃꯥꯡꯗ ꯆꯠꯈꯤꯕꯗꯣ ꯍꯧꯖꯤꯛꯇ ꯑꯃꯨꯛ ꯏꯅꯧ ꯅꯧꯅ ꯆꯠꯄꯗꯧꯅ ꯅꯤꯡꯁꯤꯡꯕꯗꯧꯅ ꯐꯥꯎꯍꯜꯂꯤ